ꯀꯀꯥ ꯑꯩ ꯌꯨꯝ ꯌꯧꯖꯔꯦ ꯀꯀꯥꯅ ꯃꯇꯝ ꯐꯠꯇꯕꯁꯤꯗ ꯑꯩꯕꯨ ꯌꯨꯝ ꯇꯥꯟꯅ ꯊꯤꯟꯕꯤꯔꯛꯄꯒꯤꯗꯃꯛꯇ ꯀꯀꯥꯕꯨ ꯍꯥꯏꯅꯤꯡꯉꯥꯏ ꯂꯩꯇꯅ ꯊꯥꯒꯠꯆꯔꯤ ꯀꯀꯥꯅ ꯇꯧꯔꯨ ꯇꯧꯔꯨ ꯈꯨꯗꯤꯡꯃꯛꯇ ꯑꯐꯕꯇ ꯑꯣꯏꯍꯟꯕꯤꯔꯛꯎ ꯊꯦꯡꯀ꯭ꯌꯨ ꯀꯀꯥ